ꯑꯩꯅ ꯃꯤꯁꯣꯗꯒꯤ ꯀꯨꯔꯇꯤ ꯑꯃ ꯀꯛꯏ ꯄꯤꯡꯛ ꯃꯆꯨꯒꯤꯅꯤ ꯑꯗꯨꯒ ꯁꯥꯏꯖꯅ ꯑꯦꯜ ꯁꯥꯏꯖꯅꯤ ꯑꯗꯣ ꯃꯥꯒꯤ ꯃꯃꯜꯁꯦ ꯑꯁꯦꯡꯕꯗꯤ ꯂꯨꯄꯥ ꯂꯤꯁꯤꯡ ꯑꯃ ꯍꯥꯏꯕꯅꯦꯕ ꯀꯣ ꯑꯗꯣ ꯑꯣꯐꯔꯗ ꯑꯩꯅ ꯂꯨꯄꯥ ꯁꯚꯦꯟ ꯍꯟꯗ꯭ꯔꯦꯠꯇ ꯑꯣꯏꯅ ꯀꯛꯄꯅꯤ ꯁꯦꯠꯄꯗ ꯃꯥꯁꯦ ꯌꯥꯝꯅ ꯅꯨꯡꯉꯥꯏꯕ ꯀꯝꯐꯣꯔꯇꯦꯕꯜ ꯑꯣꯏꯕ ꯑꯗꯨꯒ ꯃꯥꯁꯦ ꯄꯥꯕ ꯃꯇꯝꯗꯁꯨ ꯑꯦꯅꯤ ꯂꯦꯒꯤꯡꯁ ꯁꯦꯠꯂꯒ ꯑꯗꯨꯝ ꯄꯥꯕꯗ ꯏꯆꯥꯟ ꯆꯥꯟꯅꯕ ꯍꯥꯏꯕ ꯇꯥꯔꯦ ꯑꯗꯨꯒ ꯀꯥꯂꯦꯟ ꯊꯥ ꯃꯇꯝꯗꯁꯨ ꯍꯥꯏꯔꯤꯕ ꯀꯣꯇꯟ ꯑꯣꯏꯕꯅꯤꯅ ꯁꯦꯠꯄ ꯌꯥꯝ ꯅꯨꯡꯉꯥꯏꯕ ꯐꯤ ꯑꯣꯏꯔꯒ ꯑꯩꯈꯣꯏꯒꯤ ꯏꯪ ꯏꯪ ꯂꯥꯎꯔꯒ ꯑꯗꯨꯃꯥꯏꯅ ꯇꯧꯋꯦ ꯑꯗꯨꯒ ꯃꯆꯨꯁꯨ ꯃꯥꯁꯦ ꯁꯨꯕ ꯈꯣꯠꯄꯗꯁꯨ ꯃꯆꯨ ꯑꯃꯇ ꯀꯣꯛꯇꯦ ꯑꯗꯨꯅ ꯁꯨꯔ ꯈꯣꯠꯂꯒ ꯏꯁꯇ꯭ꯔꯤꯒ ꯇꯛꯑ ꯈꯣꯠꯂꯒꯒ ꯁꯦꯠꯄꯗ ꯌꯥꯝꯅ ꯅꯨꯡꯉꯥꯏꯕ ꯐꯖꯕ ꯍꯥꯏꯕ ꯇꯥꯔꯦ ꯑꯗꯨꯃꯥꯏꯅ ꯇꯧꯋꯤ ꯑꯗꯨꯒ ꯃꯇꯨꯡꯗ ꯀꯔꯤꯒꯨꯝꯕ ꯑꯩ ꯄꯩꯁꯥ ꯂꯩꯔꯛ ꯇꯥꯔꯒꯁꯨ ꯁꯤꯒꯨꯝꯕ ꯁꯤ ꯑꯣꯏꯅ ꯑꯗꯨꯝ ꯈꯜꯂꯒ ꯀꯛ ꯇꯥꯔꯦ ꯃꯤꯁꯣꯒꯤꯁꯤ ꯑꯗꯨꯒ ꯑꯩꯅ ꯔꯦꯇꯤꯡꯁ ꯐꯥꯏꯚꯁꯨ ꯄꯤꯈ꯭ꯔꯕꯅꯤ ꯀꯩꯅꯣꯁꯦ ꯄꯥꯝꯃꯟꯗꯅ ꯍꯥꯏꯔꯤꯕ ꯄꯣꯠꯁꯦ